ꯍꯜꯂꯣ ꯑꯧ ꯃꯥꯅꯤ ꯏꯆꯦ ꯑꯧ ꯏꯆꯦ ꯂꯧꯗꯣꯏꯅꯤ

ꯑꯗꯣ ꯑꯩ ꯏꯆꯦ ꯍꯧꯖꯤꯛ ꯍꯌꯦꯡꯒꯨꯝꯕ ꯂꯥꯛꯄ ꯌꯥꯔꯣꯏꯗ꯭ꯔꯣ

ꯑꯣ ꯍꯣꯏ ꯑꯩ ꯍꯣꯔꯦꯟ ꯀꯩꯅꯣ ꯅꯨꯡꯊꯤꯜ ꯑꯗꯨꯋꯥꯏꯗ ꯂꯥꯛꯄ ꯌꯥꯔꯒꯗꯤ ꯑꯗ ꯑꯣꯏꯅ ꯂꯥꯛꯑꯒꯦ ꯏꯆꯦ ꯑꯗꯣ ꯀꯩꯀꯩꯅꯣ ꯄꯣꯔꯛꯏ ꯐꯤꯁꯤꯕꯣ

ꯑꯣ ꯃꯃꯜꯅ ꯀꯌꯥ ꯀꯌꯥ ꯄꯤꯔꯤꯅꯣ ꯎꯝ ꯎꯝ ꯑꯣ ꯑꯗꯣ ꯐꯤꯁꯦ ꯀꯌꯥꯃꯨꯛ ꯄꯨꯔꯛꯏꯅꯣ ꯏꯆꯦ ꯎꯝ ꯎꯝ ꯎꯝ ꯍꯣꯏ ꯏꯆꯦ ꯑꯩ ꯍꯣꯔꯦꯟ ꯅꯨꯡꯊꯤꯜ ꯑꯗ꯭ꯋꯥꯏꯗ ꯂꯥꯛꯑꯒꯦ ꯑꯗꯨꯒ ꯈꯜꯂꯒꯦ ꯑꯗꯨꯝ ꯐꯤ ꯀꯩꯀꯥꯗꯣ ꯑꯣ ꯍꯣꯏ ꯑꯗꯨꯁꯨ ꯈꯔ ꯊꯝꯕꯤꯔꯝꯃꯣ ꯑꯗꯨꯒ ꯋꯥꯡꯈꯩꯒꯤꯗꯨꯁꯨ ꯈꯔ ꯊꯝꯕꯤꯔꯝꯃꯣ ꯑꯗꯨꯝ ꯌꯦꯡꯉꯒꯦ ꯑꯩꯅ ꯑꯄꯥꯝꯕꯗꯣ ꯑꯗꯣ ꯏꯆꯦ ꯃꯃꯜꯗꯣ ꯈꯤꯇꯪ ꯀꯩꯅꯣ ꯇꯥꯕꯤꯕꯗꯤ ꯌꯥꯔꯣꯏꯗ꯭ꯔꯣ ꯑꯗꯣ ꯎꯝ

ꯍꯣꯏ ꯑꯗꯨ ꯏꯆꯦꯅ ꯍꯥꯏꯕ ꯃꯃꯜꯗꯣ ꯑꯗꯩ ꯈꯤꯇꯪ ꯆꯥꯝ ꯆꯥꯅꯤ ꯁꯨꯃꯥꯏꯅ ꯇꯥꯕꯤꯌꯣꯕ ꯎꯝ

ꯃꯤ ꯑꯇꯩꯒꯤ ꯍꯣꯏ ꯃꯤ ꯑꯇꯩꯗꯁꯨ ꯍꯪꯉꯦꯕꯀꯣ ꯏꯆꯦ ꯑꯗꯣ ꯏꯆꯦꯒꯤꯁꯤꯅ ꯐꯖꯕ ꯃꯃꯜ ꯑꯗꯨꯝ ꯀꯩꯅꯣ ꯇꯧꯕꯗꯨꯗ ꯏꯆꯦꯒꯤꯗꯨꯗ ꯂꯥꯛꯄꯅꯦꯕ

ꯑꯩ ꯃꯊꯪꯗꯁꯨ ꯏꯆꯦꯗꯩ ꯑꯗꯨꯝ ꯂꯧꯗꯣꯏꯅꯤ ꯑꯗꯣ ꯃꯃꯜꯗꯨꯗꯤ ꯈꯤꯇꯪ ꯑꯗꯨꯝ ꯇꯥꯕꯤꯌꯨꯀꯣ ꯍꯣꯏ ꯍꯣꯏ ꯑꯩ ꯍꯣꯔꯦꯟꯗꯣ ꯂꯥꯛꯑꯒꯦ ꯏꯆꯦ ꯎꯝ ꯊꯝꯃꯣ ꯊꯝꯃꯣ ꯏꯆꯦ